ꯍꯤꯡꯅꯅꯕꯒꯤ ꯅꯣꯡꯃꯒꯤ ꯆꯪꯗ ꯌꯥꯗꯕ ꯄꯣꯠꯂꯝꯁꯤꯡ ꯃꯌꯥꯝ ꯑꯃ ꯂꯩꯔꯛꯄꯅ ꯀꯔꯕꯥꯔ ꯑꯁꯤꯗ ꯃꯥꯏ ꯑꯣꯟꯁꯤꯟꯖꯗꯨꯅ ꯍꯤꯡꯅꯅꯕ ꯍꯣꯠꯅꯖꯔꯤ ꯑꯗꯨꯗꯨꯒ ꯅꯨꯡꯉꯥꯏꯕ ꯄꯨꯟꯁꯤ ꯃꯔꯦꯜ ꯑꯃ ꯑꯣꯏꯔꯛꯅꯕ ꯇꯨꯡꯒꯤ ꯌꯨꯝꯕꯤꯁꯤꯡꯕꯨ ꯁꯦꯝꯕ ꯉꯝꯅꯅꯕ ꯀꯔꯕꯥꯔꯁꯤꯡ ꯑꯁꯤ ꯇꯧꯖꯔꯤ ꯍꯥꯏꯖꯔꯤ